ꯈꯪꯅꯤꯡꯕ ꯍꯥꯏꯅꯤꯡꯕ ꯑꯩꯈꯣꯏ ꯃꯌꯥꯝ ꯄꯨꯜꯂꯒ ꯑꯩꯅ ꯈꯪꯗꯕ ꯈꯨꯗꯤꯡꯃꯛ ꯃꯈꯣꯏꯗꯁꯨ ꯍꯥꯏ ꯃꯈꯣꯏꯗ ꯃꯈꯣꯏꯅ ꯈꯪꯕ ꯌꯥꯎꯔꯒꯅ ꯑꯩꯉꯣꯟꯗ ꯍꯥꯏꯕꯤꯔꯛꯏ ꯈꯪꯗꯕ ꯀꯌꯥꯁꯨ ꯑꯩꯉꯣꯟꯗ ꯁꯨꯃꯥꯏꯅ ꯍꯥꯏꯕꯤꯔꯛꯄꯅ ꯃꯔꯝ ꯑꯣꯏꯔꯒ ꯑꯩꯉꯣꯟꯗ ꯀꯔꯤꯒꯨꯝꯕ ꯈꯪꯗꯕ ꯀꯌꯥ ꯑꯃ ꯑꯩꯉꯣꯟꯗ ꯂꯩꯔꯝꯕ ꯈꯨꯗꯤꯡꯃꯛꯇꯨ ꯀꯣꯛꯍꯜꯂꯤ ꯑꯗꯨꯅ ꯃꯔꯝ ꯑꯣꯏꯔꯒ ꯐꯤꯁ ꯍꯥꯏꯕꯁꯤ ꯑꯩꯈꯣꯏꯅ ꯃꯇꯝ ꯀꯨꯏꯅ ꯃꯃꯤꯡ ꯑꯣꯏꯅꯗꯤ ꯇꯥꯔꯦ ꯑꯗꯨꯕꯨ ꯃꯈꯜ ꯃꯈꯜ ꯃꯌꯥꯝ ꯑꯃ ꯂꯩ ꯑꯗꯨꯕꯨ ꯑꯩꯈꯣꯏꯅ ꯐꯖꯅ ꯃꯨꯟꯅ ꯌꯦꯡꯁꯤꯜꯂꯨꯗꯦ ꯑꯗꯨꯕꯨ ꯑꯩꯅ ꯇꯝꯃꯛꯄ ꯃꯇꯝꯗꯗꯤ ꯃꯥꯒꯤ ꯁꯥꯏꯟꯇꯤꯐꯤꯛ ꯅꯦꯝ ꯃꯥꯒꯤ ꯐꯤꯁꯤꯁꯀꯤ ꯃꯥꯒꯤ ꯐꯤꯟꯁ ꯑꯗꯨꯒ ꯃꯥꯒꯤ ꯄꯦꯜꯕꯤꯛ ꯐꯤꯟꯁ ꯁꯤꯗ ꯌꯥꯎꯔꯤꯕ ꯃꯌꯥꯝ ꯑꯗꯨꯒ ꯀꯩꯀꯩ ꯌꯥꯎꯏ ꯍꯥꯏꯕ ꯕꯣꯟꯁ ꯀꯌꯥ ꯌꯥꯎꯏ ꯑꯃꯗꯤ ꯑꯩꯅ ꯃꯇꯝ ꯀꯨꯏꯅ ꯌꯦꯡꯂꯛꯄ ꯃꯇꯝꯗ ꯑꯩꯈꯣꯏꯅ ꯀꯩꯁꯨ ꯈꯟꯖꯤꯜꯂꯨꯗꯦ ꯑꯗꯨꯕꯨ ꯁꯤꯒꯤ ꯑꯩꯈꯣꯏꯅ ꯇꯝꯃꯛꯄ ꯃꯇꯝꯗ ꯆꯃꯝꯅꯕ ꯀꯌꯥ ꯑꯃꯁꯨ ꯊꯦꯡꯅꯩ ꯑꯗꯨꯕꯨ ꯁꯨꯝ ꯑꯩꯈꯣꯏꯅ ꯇꯝꯃꯛꯄ ꯃꯇꯝꯗꯗꯤ ꯀꯔꯤꯒꯨꯝꯕ ꯈꯪꯗꯕ ꯍꯩꯇꯕ ꯀꯌꯥꯁꯨ ꯑꯩꯈꯣꯏ ꯏꯃꯨꯡ ꯃꯅꯨꯡ ꯑꯃꯗꯤ ꯑꯩꯒꯤ ꯏꯃꯥꯟꯅꯕ ꯏꯃꯥꯟꯅꯕꯤꯁꯤꯡꯗꯁꯨ ꯈꯟꯅ ꯅꯩꯅꯔꯒ ꯈꯪꯗꯕ ꯀꯌꯥꯕꯨ ꯑꯩ ꯏꯁꯥꯅ ꯈꯤꯇꯪ ꯈꯔꯇ ꯑꯣꯏꯔꯁꯨ ꯑꯩ ꯈꯪꯕ ꯉꯝꯍꯜꯂꯤ ꯑꯗꯨꯒ ꯍꯥꯟꯅꯗꯒꯤ ꯍꯧꯅ ꯈꯪꯗꯕ ꯀꯌꯥ ꯑꯃꯁꯨ ꯅꯧꯅ ꯊꯤꯖꯤꯜ ꯍꯨꯝꯖꯤꯜꯂꯒ ꯑꯩ ꯏꯁꯥꯅ ꯑꯩ ꯈꯪꯅꯅꯕ ꯍꯣꯠꯅꯩ ꯑꯗꯨꯒ ꯂꯥꯏꯔꯤꯛꯁꯤꯗ ꯑꯩꯅ ꯐꯖꯅ ꯑꯩꯅ ꯊꯋꯥꯏ ꯇꯥꯅ ꯑꯩꯅ ꯄꯥꯖꯈꯤꯕ ꯑꯩꯅ ꯊꯋꯥꯏ ꯇꯥꯅ ꯍꯧꯖꯤꯛꯐꯥꯎꯗ ꯑꯩ ꯅꯤꯡꯁꯤꯡꯉꯒ ꯂꯩꯈꯤꯕ ꯑꯁꯤꯒꯤ ꯀ꯭ꯂꯥꯁꯤꯁꯐꯤꯀꯦꯁꯟ ꯑꯣꯐ ꯐꯤꯁꯤꯁꯁꯤ ꯃꯈꯜ ꯃꯊꯦꯜ ꯌꯥꯝ ꯌꯥꯝꯃꯤ ꯑꯗꯨꯒ ꯐꯤꯁꯀꯤ ꯀꯦꯇꯤꯒꯣꯔꯤ ꯌꯥꯝꯅ ꯂꯩ ꯑꯗꯨꯒ ꯃꯥꯒꯤ ꯀ꯭ꯂꯥꯁꯤꯐꯤꯀꯦꯁꯟꯁꯤ ꯇꯣꯉꯥꯟ ꯇꯣꯉꯥꯟꯅ ꯈꯥꯏꯗꯣꯛꯏ

ꯑꯗꯨꯒ ꯁꯤꯒꯤ ꯇꯣꯄꯤꯛꯁꯤꯗ ꯑꯩꯅ ꯌꯥꯝ ꯏꯟꯇꯔꯦꯁꯇꯦꯠ ꯑꯣꯏꯕ ꯍꯥꯏꯔꯒꯗꯤ ꯁꯥꯏꯟꯇꯤꯐꯤꯛ ꯅꯦꯝ ꯑꯣꯐ ꯁꯥꯏꯟꯇꯤꯐꯤꯛ ꯅꯦꯝ ꯑꯣꯐ ꯑꯩꯈꯣꯏꯒꯤ ꯐꯤꯁꯀꯤ ꯃꯃꯤꯡ ꯃꯌꯥꯝ ꯂꯩ ꯑꯗꯨꯕꯨ ꯃꯃꯤꯡ ꯑꯣꯏꯅ ꯄꯜꯂꯕꯗ ꯁꯥꯏꯟꯇꯤꯐꯤꯛ ꯅꯦꯝ ꯑꯣꯐ ꯑꯩꯈꯣꯏꯒꯤ ꯔꯣꯍꯨꯕꯨ ꯍꯥꯏꯒꯦꯔ ꯁꯥꯏꯟꯇꯤꯐꯤꯛ ꯅꯦꯝ ꯑꯣꯐ ꯀꯇ꯭ꯂꯥꯕꯨ ꯍꯥꯏꯒꯦꯔ ꯀꯇ꯭ꯂꯥ ꯑꯦꯟ ꯁꯥꯏꯟꯇꯤꯐꯤꯛ ꯅꯦꯝ ꯑꯣꯐ ꯁꯤꯜꯚꯔ ꯀꯥꯞ ꯅꯤꯒꯜ ꯁꯤꯗ ꯂꯩꯔꯤ ꯃꯌꯥꯝ ꯒ꯭ꯔꯥꯁ ꯀꯥꯞ ꯃꯌꯥꯝ ꯁꯤꯒꯤ ꯃꯃꯤꯡ ꯈꯨꯗꯤꯡꯃꯛꯁꯤꯡꯁꯤ ꯃꯥ ꯃꯥꯒꯤ ꯇꯣꯉꯥꯟ ꯇꯣꯉꯥꯟꯅ ꯑꯩꯈꯣꯏꯒꯤ ꯁꯥꯏꯟꯇꯤꯐꯤꯛ ꯅꯦꯝ ꯂꯩꯖꯩ ꯑꯗꯨꯒ ꯏꯁꯇꯦꯠ ꯐꯤꯁ ꯍꯥꯏꯔꯒꯗꯤ ꯃꯅꯤꯄꯨꯔꯒꯤ ꯏꯁꯇꯦꯠ ꯐꯤꯁ ꯑꯣꯏꯅ ꯍꯧꯖꯤꯛ ꯑꯩꯈꯣꯏꯅ ꯃꯃꯤꯡ ꯑꯣꯏꯅ ꯄꯜꯂꯕꯗ ꯑꯩꯈꯣꯏꯒꯤ ꯄꯦꯡꯕꯥ ꯍꯥꯏꯔꯤꯕ ꯉꯥꯁꯤꯅꯤ ꯄꯦꯡꯕꯥ ꯍꯥꯏꯔꯤꯕ ꯉꯥꯁꯤ ꯑꯩꯈꯣꯏ ꯃꯅꯤꯄꯨꯔꯒꯤ ꯏꯁꯇꯦꯠ ꯐꯤꯁ ꯑꯃꯅꯤ ꯏꯁꯇꯦꯠ ꯐꯤꯁꯁꯤ ꯑꯩꯈꯣꯏꯅ ꯃꯇꯝ ꯈꯨꯗꯤꯡꯃꯛꯇ ꯑꯦꯅꯤ ꯑꯩꯈꯣꯏꯅ ꯐꯤꯁ ꯐꯤꯌꯔ ꯇꯧꯕ ꯃꯇꯝꯗ ꯄꯦꯡꯕꯥ ꯍꯥꯏꯔꯤꯕ ꯉꯥꯁꯤ ꯑꯩꯈꯣꯏꯅ ꯏꯁꯇꯦꯠ ꯐꯤꯁ ꯍꯥꯏꯅ ꯂꯧꯖꯩ